ꯃꯅꯤꯄꯨꯔꯤ ꯂꯦꯡꯒ꯭ꯋꯦꯖꯁꯦ ꯑꯩꯅ ꯑꯗꯨꯝ ꯄꯣꯛꯂꯛꯄꯗꯒꯤ ꯏꯃꯥ ꯏꯄꯥꯅ ꯃꯈꯣꯏꯅ ꯉꯥꯡꯕꯗꯣ ꯑꯗꯨꯗꯒꯤ ꯈꯪꯒꯤꯕꯅꯦ ꯑꯩꯅ ꯇꯝꯂꯛꯈꯤꯕꯅꯦ ꯍꯥꯏꯕ ꯇꯥꯔꯦ ꯃꯅꯤꯄꯨꯔꯤꯁꯤ ꯑꯩꯒꯤ ꯃꯥꯗꯔ ꯇꯪꯅꯤ ꯑꯗꯨꯅ ꯄꯤꯛꯂꯤꯉꯩꯗꯒꯤ ꯑꯗꯨꯝ ꯏꯃꯥ ꯏꯄꯥ ꯑꯃꯁꯨꯡ ꯑꯩꯒꯤ ꯑꯀꯣꯏꯕ ꯁꯔꯥꯎꯟꯗꯤꯡ ꯂꯩꯕꯗꯣ ꯃꯅꯤꯄꯨꯔꯤ ꯉꯥꯛꯇ ꯉꯥꯡꯂꯝꯃꯤ ꯑꯗꯨꯅ ꯃꯈꯣꯏꯗꯒꯤ ꯇꯥꯔꯒ ꯑꯗꯨꯝ ꯇꯝꯈꯤꯕꯅꯤ ꯍꯧꯖꯤꯛ ꯐꯥꯎꯗ ꯑꯩꯅ ꯃꯅꯤꯄꯨꯔꯤ ꯂꯣꯟꯁꯦ ꯌꯥꯝ ꯉꯥꯡꯕꯗ ꯌꯥꯝꯅ ꯅꯨꯡꯉꯥꯏ ꯑꯗꯨꯒ ꯃꯅꯤꯄꯨꯔꯤꯗꯒꯤ ꯑꯇꯣꯞꯄ ꯏꯁꯇꯦꯠ ꯀꯨꯝꯕ ꯆꯠꯈꯤꯕꯗꯗꯤ ꯈꯔ ꯑꯩꯉꯣꯟꯗ ꯅꯨꯡꯉꯥꯏꯇꯕ ꯐꯥꯎꯏ ꯀꯩꯒꯤꯅꯣ ꯍꯥꯏꯔ ꯀꯥꯟꯗ ꯃꯅꯤꯄꯨꯔꯤꯁꯤ ꯌꯥꯝꯅ ꯄꯤꯛꯄ ꯑꯃꯁꯨꯡ ꯃꯅꯤꯄꯨꯔꯤꯗ ꯂꯩꯔꯤꯕ ꯃꯤꯁꯤꯡꯁꯤ ꯌꯥꯝꯗꯦ ꯑꯗꯨꯅ ꯑꯥꯎꯠꯁꯥꯏꯗ ꯃꯅꯤꯄꯨꯔꯤꯗꯗꯤ ꯃꯅꯤꯄꯨꯔꯤꯁꯦ ꯌꯥꯝꯅ ꯉꯥꯡꯕ ꯐꯪꯗꯕ ꯑꯗꯨꯅ ꯑꯇꯣꯞꯄ ꯂꯣꯟꯁꯨ ꯇꯝꯕ ꯗꯔꯀꯥꯔ ꯇꯥꯔꯛꯑꯦ ꯑꯗꯨꯅ ꯃꯅꯤꯄꯨꯔꯤꯁꯤ ꯌꯥꯝꯅ ꯐꯩ ꯍꯥꯏꯕꯗꯤ ꯍꯥꯏꯖꯅꯤ ꯑꯩꯒꯤ ꯑꯦꯛꯁꯄꯔꯦꯟꯁ ꯃꯅꯤꯄꯨꯔꯤ ꯉꯥꯡꯕꯗ ꯑꯗꯨꯝ ꯈꯔ ꯃꯄꯥꯟ ꯂꯝꯗ ꯑꯌꯥꯝꯕ ꯂꯩꯔꯛꯄꯅꯤ ꯃꯅꯤꯄꯨꯔꯤ ꯉꯥꯡꯕꯒꯤ ꯇꯟꯖꯥꯗꯨ ꯐꯪꯗꯕ ꯑꯁꯨꯝꯕ ꯃꯇꯥꯡꯁꯨ ꯌꯥꯝ ꯅꯨꯡꯉꯥꯏꯇꯕ ꯐꯥꯎꯋꯦ ꯃꯅꯤꯄꯨꯔꯤꯁꯤ ꯉꯥꯡꯕꯗꯗꯤ ꯌꯥꯝꯅ ꯂꯨꯕ ꯑꯣꯏꯗꯦ ꯌꯥꯝꯅ ꯅꯨꯡꯉꯥꯏ ꯍꯥꯏꯕ ꯇꯥꯔꯦ ꯃꯥꯗꯔ ꯇꯪ ꯑꯣꯏꯔꯨꯕꯒꯤ ꯑꯗꯨꯅ ꯑꯗꯨꯒ ꯃꯅꯤꯄꯨꯔꯤ ꯇꯝꯈꯤꯕꯗ ꯑꯩ ꯑꯔꯨꯕ ꯅꯠꯇ꯭ꯔꯒ ꯌꯥꯝꯅ ꯑꯋꯥꯕ ꯊꯦꯡꯅꯈꯤꯕ ꯑꯗꯨꯝ ꯑꯩꯅ ꯒ꯭ꯌꯥꯟ ꯇꯥꯔꯛꯄꯗꯒꯤ ꯑꯗꯨꯝ ꯉꯥꯡꯉꯒ ꯂꯩꯔꯝꯃꯦ ꯍꯥꯏꯇꯔꯦ ꯃꯅꯤꯄꯨꯔꯤꯁꯦ ꯃꯅꯤꯄꯨꯔꯤ ꯂꯣꯟ ꯏꯃꯥ ꯂꯩꯕꯥꯛ ꯌꯨꯝꯗ ꯂꯩꯕꯗꯗꯤ ꯃꯅꯤꯄꯨꯔꯤ ꯉꯥꯡꯕꯁꯦ ꯌꯥꯝꯅ ꯅꯨꯡꯉꯥꯏ ꯑꯇꯣꯞꯄ ꯂꯣꯟ ꯉꯥꯡꯕꯗꯒꯤꯗꯤ ꯃꯅꯤꯄꯨꯔꯤ ꯉꯥꯡꯒꯦ ꯇꯧꯋꯦ ꯃꯅꯤꯄꯨꯔꯤ ꯍꯦꯛꯇ ꯉꯥꯡꯊꯣꯛꯈꯤꯕ ꯑꯁꯤꯒꯨꯝꯕꯁꯨ ꯊꯣꯛꯑꯦ ꯑꯩꯉꯣꯟꯗꯗꯤ ꯑꯩꯅ ꯏꯪꯂꯤꯁ ꯉꯥꯡꯒꯦꯅ ꯇꯧꯔꯦ ꯃꯅꯤꯄꯨꯔꯤ ꯍꯦꯛꯇ ꯉꯥꯡꯊꯣꯛꯈꯤꯕ ꯍꯤꯟꯗꯤ ꯉꯥꯡꯒꯦ ꯇꯧꯔꯦ ꯍꯦꯛꯇ ꯃꯅꯤꯄꯨꯔꯤ ꯉꯥꯡꯊꯣꯛꯈꯤꯕ ꯑꯁꯤꯒꯨꯝꯕ ꯈꯔ ꯆꯌꯦꯠꯅꯕꯗꯨ ꯊꯦꯡꯅꯕ ꯐꯥꯎꯋꯦ